ꯎꯝ ꯍꯜꯂꯣ

ꯁꯦ ꯑꯩꯈꯣꯏꯁꯦ ꯁꯦꯟꯗ꯭ꯔꯥꯗ ꯀꯣꯏꯕ ꯂꯥꯛꯄꯅꯦꯕꯀꯣ ꯑꯩꯒꯤꯗꯤ ꯉꯁꯤꯅ ꯑꯍꯥꯟꯕꯅꯦ ꯑꯩꯒꯤꯗꯤ ꯑꯗꯨꯅ ꯁꯦꯟꯗ꯭ꯔꯥꯁꯤꯒꯤ ꯐꯖꯕ ꯅꯦꯆꯔ ꯀꯩꯀꯥꯁꯤ ꯁꯥꯔꯅ ꯈꯤꯇꯪꯒ ꯀꯩ ꯍꯥꯏꯅꯤ ꯇꯥꯛꯄꯤꯒꯦꯔꯥ

ꯑꯥ ꯑꯩ ꯌꯧꯖꯔꯦ ꯃꯐꯝ ꯌꯧꯖꯔꯦ ꯑꯪ ꯍꯣꯏ ꯑꯥ ꯑꯥ ꯍꯣꯏ ꯌꯥꯝ ꯅꯨꯡꯉꯥꯏꯖꯔꯦ ꯁꯥꯔ ꯑꯩꯁꯨ ꯈꯪꯅꯤꯡꯕꯒꯤ ꯁꯥꯔꯗ ꯍꯪꯖꯕꯅꯦ ꯍꯣꯏ ꯍꯣꯏ ꯊꯝꯃꯒꯦ ꯁꯥꯔ